ꯔꯣꯛ ꯀ꯭ꯂꯥꯏꯝꯕꯤꯡ ꯇꯧꯔꯤꯕ ꯃꯤꯑꯣꯏꯁꯤꯡꯒꯤ ꯃꯐꯝꯗ ꯑꯩꯅ ꯍꯥꯏꯖꯅꯤꯡꯕꯗꯤ ꯔꯣꯛ ꯀ꯭ꯂꯥꯏꯝꯕꯤꯡ ꯍꯥꯏꯕꯁꯤꯇꯕꯨ ꯑꯗꯨꯛꯀꯤ ꯃꯇꯤꯛ ꯈꯨꯗꯣꯡ ꯊꯤꯅꯤꯡꯉꯥꯏ ꯑꯣꯏꯕ ꯁꯤꯟꯐꯝ ꯑꯃꯈꯛꯅꯤ ꯊꯕꯛ ꯑꯁꯤ ꯇꯧꯕ ꯃꯇꯝꯗ ꯁꯤꯖꯤꯟꯅꯔꯤꯕ ꯄꯣꯠꯁꯛ ꯈꯨꯗꯤꯡꯃꯛ ꯈꯨꯗꯝ ꯑꯣꯏꯅ ꯍꯦꯟ ꯒ꯭ꯂꯣꯞ ꯑꯗꯨꯒ ꯀꯣꯛꯇ ꯎꯞꯄꯤꯕ ꯇꯨꯄꯤ ꯁ꯭ꯄꯦꯛ ꯑꯁꯤꯒꯨꯝꯕ ꯁꯤꯖꯤꯟꯅꯔꯤꯕ ꯄꯣꯠ ꯆꯩ ꯈꯨꯗꯤꯡꯃꯛ ꯑꯐꯕ ꯀ꯭ꯋꯥꯂꯤꯇꯤ ꯂꯩꯕꯥ ꯄꯣꯠ ꯉꯥꯛꯇ ꯑꯣꯏꯍꯟꯕꯤꯌꯣ ꯍꯥꯏꯅꯤꯡꯉꯦ ꯑꯗꯨꯒ ꯈꯨꯗꯣꯡꯊꯤꯕ ꯀꯌꯥ ꯂꯩꯔꯒꯁꯨ ꯊꯤꯒꯗꯕ ꯂꯩꯔꯒꯁꯨ ꯑꯀꯤꯕ ꯍꯥꯏꯕ ꯑꯁꯤꯃ ꯊꯃꯣꯏꯗꯒꯤ ꯈꯤꯇꯪ ꯂꯥꯞꯅ ꯊꯝꯕꯤꯕ ꯑꯗꯨꯒ ꯑꯩꯅ ꯇꯥꯜꯂꯤꯕ ꯑꯩꯅ ꯌꯧꯅꯤꯡꯏꯕ ꯄꯟꯊꯨꯡ ꯑꯗꯨ ꯌꯧꯗꯕ ꯌꯥꯗꯦ ꯈꯟꯗꯨꯅ ꯑꯆꯦꯠꯄ ꯐꯤꯔꯦꯞ ꯑꯃꯒ ꯂꯣꯏꯅꯅ ꯑꯗꯨꯒ ꯃꯁꯤꯗ ꯃꯤꯑꯣꯏ ꯈꯔꯒꯤꯗꯃꯛꯇ ꯀꯤꯅꯤꯡꯉꯥꯏ ꯑꯣꯏꯔꯤꯕ ꯍꯥꯏꯔꯒꯗꯤ ꯍꯥꯔꯠ ꯁꯣꯟꯕ ꯍꯥꯏꯇꯥꯔꯦ ꯍꯥꯏꯗꯤ ꯆꯤꯡꯁꯦ ꯀꯥꯕ ꯃꯇꯝꯗ ꯑꯩꯁꯦ ꯇꯥꯔꯛꯑꯗꯤ ꯅꯠꯇ꯭ꯔꯒꯅ ꯑꯩꯁꯦ ꯁꯨꯃꯥꯏꯅ ꯇꯧꯔꯗꯤ ꯑꯩꯗꯤ ꯁꯤ ꯇꯧꯔꯗꯤ ꯑꯩꯁꯦ ꯁꯣꯛꯀꯅꯤ ꯑꯩꯁꯦ ꯁꯤꯒꯅꯤ ꯁꯨꯃꯥꯏꯅ ꯈꯟꯒꯟꯕ ꯊꯃꯣꯏ ꯌꯥꯝ ꯄꯤꯛꯄ ꯍꯥꯏꯇꯥꯔꯦ ꯁꯤꯒꯨꯝꯕ ꯃꯤꯁꯤꯡꯒꯤ ꯑꯣꯏꯅꯗꯤ ꯈꯨꯗꯣꯡ ꯊꯤꯅꯤꯡꯉꯥꯏꯅꯤ ꯑꯗꯨꯅ ꯀꯣꯛ ꯉꯥꯎꯕꯒꯨꯝꯕ ꯀꯩꯗꯧꯕꯒꯨꯝꯕ ꯑꯃ ꯍꯦꯛꯇ ꯇꯧꯔꯛꯄ ꯌꯥꯏ ꯑꯗꯨꯅ ꯆꯤꯡ ꯀꯥꯕ ꯍꯥꯏꯕꯁꯤꯇꯕꯨ ꯁ꯭ꯇꯦꯃꯤꯅꯥ ꯋꯥꯡꯕ ꯑꯗꯨꯒꯨꯝꯂꯕ ꯊꯧꯅꯥ ꯐꯕ ꯃꯤꯑꯣꯏꯁꯤꯡ ꯑꯣꯏꯍꯟꯅꯤꯡꯏ